ꯍꯜꯂꯣ ꯑꯩ ꯕꯦꯡꯗ ꯂꯩꯕꯤꯔꯤ ꯅꯠꯇ꯭ꯔꯣ ꯑꯩꯁꯦ ꯍꯧꯖꯤꯛ ꯀꯩꯅꯣꯁꯦ ꯑꯉꯥꯡꯒꯤ ꯃꯥꯏꯅꯔ ꯑꯦꯀꯥꯎꯟ ꯑꯃꯇꯪꯗ ꯑꯉꯥꯡ ꯑꯃꯈꯛꯇꯪꯒꯤ ꯍꯥꯡꯅꯤꯡꯕ ꯑꯗꯨꯕꯨ ꯀꯔꯤ ꯀꯔꯤ ꯆꯪꯕꯅꯣ ꯗꯤꯇꯦꯜꯁ ꯑꯝꯇ ꯇꯥꯛꯄꯤꯔꯛꯑꯣ ꯑꯩꯕꯨ ꯈꯪꯅꯤꯡ ꯂꯩꯖꯔꯝꯃꯤꯅꯦ ꯍꯣꯏ ꯑꯝ ꯇꯥꯛꯄꯤꯌꯨ ꯑꯩ ꯇꯥꯖꯔꯦ ꯑ

ꯍꯣꯏ ꯑꯥ ꯑꯥ

ꯑꯥ

ꯃꯄꯥ ꯇꯧꯍꯜꯂꯒꯦ ꯃꯄꯥ ꯇꯧꯍꯟꯖꯔꯒꯦ ꯑꯥ ꯑꯥ ꯑꯥ ꯍꯣꯏꯅꯦ ꯑꯥ ꯑꯥ ꯑꯩꯁ ꯌꯥꯝ ꯅꯨꯡꯉꯥꯏ ꯑꯥ ꯑꯥ

ꯎꯝ ꯎꯝ ꯎꯝ ꯃꯄꯥꯒꯤ ꯑꯥ ꯑꯥ ꯑꯥ ꯑꯥ ꯑꯥ

ꯑꯥ

ꯑꯥ ꯑꯥ ꯑꯧ ꯑꯗꯨꯗꯤ ꯑꯥ ꯑꯇꯩ ꯑꯇꯩꯗꯤ ꯀꯔꯤ ꯀꯔꯤ ꯆꯪꯕ ꯑꯥ

ꯑꯣ ꯑꯗꯨꯗꯤ ꯑꯩ ꯑꯩ ꯊꯤꯔ ꯄꯨꯖꯔꯛꯀꯗ꯭ꯔ ꯑꯗꯨ ꯍꯦꯜꯞ ꯇꯧꯕꯤꯕ ꯌꯥꯒꯗ꯭ꯔ ꯑꯣ ꯑꯥ ꯂꯩꯗꯤ ꯂꯩ ꯑꯗꯣꯝꯒꯤ ꯕꯦꯡꯗꯨꯗ ꯑꯩꯈꯣꯏ ꯈꯪꯅꯕ ꯏꯃꯥꯟꯅꯕ ꯑꯃꯗꯤ ꯂꯩꯌꯦ ꯑꯥ ꯑꯣ ꯑꯣ ꯑꯣ ꯑꯣ ꯑꯗꯨꯗꯤ ꯑꯥ ꯑꯩ ꯂꯥꯛꯅꯕ ꯇꯧꯖꯔꯒꯦ ꯑꯉꯥꯡ ꯑꯝꯇ ꯑꯩ ꯐꯣꯇꯣꯗꯣ ꯑꯝꯇ ꯊꯤꯖꯈꯤꯒꯦ ꯑꯥꯗꯥꯔ ꯃꯃꯥ ꯃꯄꯥꯒꯤꯗꯤ ꯂꯩꯔꯦ ꯑꯗꯣ ꯐꯣꯇꯣꯗꯣ ꯑꯅꯤ ꯈꯛꯇ ꯐꯖꯅ ꯑꯝꯇ ꯅꯝꯃꯒ ꯂꯥꯛꯅꯕ ꯇꯧꯖꯔꯒꯦ ꯑꯥ ꯈꯔ ꯊꯨꯅ ꯇꯧꯕꯤꯌꯨꯀꯣ